ꯎꯝ ꯍꯥꯏ ꯃꯌꯥꯝ ꯇꯥꯗ꯭ꯔꯣ ꯑꯥ ꯀꯔꯤꯒꯨꯝꯕ ꯑꯩꯍꯥꯛꯁꯦ ꯃꯐꯝ ꯑꯔꯥꯞꯄꯗꯒꯤ ꯅꯣꯏꯒꯤ ꯂꯝꯁꯤꯗ ꯄꯥꯏꯅꯦꯄꯂ ꯐꯦꯁꯇꯤꯕꯦꯜ ꯇꯧꯔꯦ ꯍꯥꯏꯕꯗꯨꯗ ꯀꯣꯏꯕ ꯂꯥꯛꯆꯕꯅꯦ ꯑꯗꯨꯅ ꯑꯗꯣꯃꯗꯒꯤ ꯃꯇꯦꯡ ꯈꯔ ꯂꯧꯕ ꯄꯥꯝꯖꯩ ꯑꯗꯣ ꯃꯇꯦꯡ ꯃꯇꯦꯡ ꯈꯔ ꯄꯥꯡꯕꯤꯌꯨ ꯑꯗꯣ ꯑꯩꯍꯥꯛꯀꯤ ꯑꯩ ꯍꯧꯖꯤꯛ ꯂꯩꯐꯝ ꯂꯩꯖꯗ꯭ꯔꯤ ꯑꯗꯨꯅ ꯑꯩꯍꯥꯛꯀꯤ ꯂꯩꯐꯝꯒꯤꯗꯃꯛꯇ ꯑꯗꯣꯝꯅ ꯁꯤꯟꯕꯤꯕ ꯌꯥꯒꯗ꯭ꯔ ꯑꯩꯍꯥꯏ ꯏꯇꯣꯝꯇ ꯂꯥꯛꯆꯕꯅꯦ ꯑꯗꯣ ꯑꯩꯅ ꯄꯥꯝꯖꯔꯤꯁꯦ ꯍꯥꯏꯗꯤ ꯕꯥꯠꯔꯨꯝ ꯇꯣꯏꯂꯦꯠ ꯑꯦꯇꯦꯁ ꯇꯧꯕ ꯔꯨꯝ ꯑꯣꯏꯅ ꯄꯥꯝꯖꯩ ꯑꯗꯣꯝꯅ ꯌꯥꯔꯒꯗꯤ ꯑꯗꯨꯒꯨꯝꯕ ꯑꯩꯍꯥꯛꯅ ꯂꯩꯕ ꯃꯇꯝꯗ ꯀꯝꯐꯣꯔꯇꯦꯕꯟ ꯑꯣꯏꯒꯗꯕ ꯔꯨꯝ ꯑꯃ ꯁꯤꯟꯕꯤꯌꯨ ꯑꯗꯣ ꯍꯥꯏꯔꯤꯕ ꯍꯣꯇꯦꯜꯗꯨꯗ ꯂꯩꯕ ꯃꯇꯝꯗ ꯆꯥꯕ ꯊꯛꯄꯒꯤ ꯁꯤꯅ ꯀꯃꯥꯏꯅ ꯍꯣꯇꯦꯜꯗꯨꯅ ꯑꯗꯨꯝ ꯁꯞꯄ꯭ꯂꯥꯏ ꯇꯧꯕ ꯑꯣꯏꯅꯗꯤ ꯁꯞꯄ꯭ꯂꯥꯏ ꯇꯧꯕꯅꯗꯤ ꯍꯦꯟꯅ ꯄꯥꯝꯖꯩ ꯑꯗꯨꯅ ꯃꯦꯝꯅ ꯌꯥꯔꯒꯗꯤ ꯃꯇꯦꯡ ꯑꯃꯨꯛꯇ ꯄꯥꯡꯕꯤꯌꯨ ꯑꯗꯣ ꯃꯦꯝꯗꯒꯤ ꯑꯩꯅ ꯈꯪꯖꯅꯤꯡꯕ ꯈꯔꯒ ꯌꯥꯔꯗꯤ ꯍꯪꯖꯒꯦ ꯑꯩꯍꯥꯛꯅ ꯂꯥꯛꯆꯔꯤꯁꯦ ꯄꯥꯏꯅꯦꯄꯜ ꯐꯦꯁꯇꯤꯕꯦꯜ ꯍꯥꯏꯕꯗꯤ ꯑꯩꯅ ꯊꯦꯡꯅꯖꯕꯗ ꯍꯥꯏꯗꯤ ꯁꯔꯁ ꯇꯧꯕꯗ ꯒꯨꯒꯜꯗ ꯀꯔꯤꯗ ꯐꯦꯁꯕꯨꯛꯇ ꯄꯥꯏꯅꯦꯄꯜ ꯐꯦꯁꯇꯤꯕꯦꯜꯁꯦ ꯌꯥꯝꯅ ꯅꯨꯡꯉꯥꯏꯕ ꯍꯥꯔꯥꯎ ꯀꯨꯝꯍꯩ ꯑꯃꯅꯤ ꯍꯥꯏꯅ ꯈꯡꯖꯩ ꯑꯗꯎꯒ ꯐꯦꯁꯇꯤꯕꯦꯜꯁꯦ ꯑꯩꯅ ꯊꯦꯡꯅꯖꯕꯗꯗꯤ ꯐꯥꯏꯕ ꯗꯦꯁ ꯇꯧꯏ ꯍꯥꯏꯅ ꯊꯦꯡꯅꯖꯩ ꯑꯗꯣ ꯐꯥꯏꯕ ꯗꯦꯁꯁꯤꯗ ꯀꯔꯝ ꯀꯔꯝꯕ ꯀꯃꯥꯏꯅ ꯇꯧꯏ ꯅꯠꯇ꯭ꯔꯒꯅ ꯀꯔꯝ ꯀꯔꯝꯕ ꯀꯥꯟ ꯄꯥꯔꯐꯣꯃꯦꯟꯁ ꯎꯠꯀꯦ

ꯐꯪꯕꯒꯦ ꯍꯥꯏꯗꯤ ꯄꯥꯏꯅꯦꯄꯜ ꯐꯦꯁꯇꯤꯕꯦꯜ ꯍꯥꯏꯔꯒ ꯑꯣꯡꯂꯤ ꯄꯥꯏꯅꯦꯄꯜ ꯈꯛꯇꯪ ꯁꯣ ꯇꯧꯕ꯭ꯔ ꯄꯥꯏꯅꯦꯄꯜ ꯈꯛꯇꯪ ꯐꯪꯕ꯭ꯔꯥ ꯅꯠꯇ꯭ꯔꯒꯅ ꯑꯇꯣꯞꯄ ꯀꯔꯤ ꯀꯔꯤ ꯐꯪꯕꯒꯦ ꯍꯥꯏꯕꯗꯨꯁꯨ ꯈꯪꯖꯅꯤꯡꯏ ꯑꯗꯣ ꯃꯦꯝ ꯑꯩꯍꯥꯛ ꯇꯨꯔꯤꯁ ꯑꯃ ꯑꯣꯏꯅ ꯑꯇꯣꯞꯄ ꯃꯐꯝꯗꯒꯤ ꯂꯥꯛꯑꯁꯨ ꯍꯥꯏꯔꯤꯕ ꯐꯦꯁꯇꯤꯕꯦꯜ ꯑꯁꯤꯗ ꯃꯈꯣꯏꯒꯤ ꯄꯤꯖꯦꯟ ꯈꯔ ꯍꯥꯏꯗꯤ ꯐꯦꯁꯟ ꯁꯣ ꯐꯦꯁꯟ ꯄꯦꯔꯤꯌꯠ ꯁꯣ ꯎꯠꯂꯤ ꯍꯥꯏꯅ ꯇꯥꯖꯩ ꯑꯗꯣ ꯍꯥꯏꯔꯤꯕ ꯐꯦꯁꯟ ꯄꯦꯔꯦꯗ ꯍꯥꯏꯕꯁꯤꯗ ꯑꯩꯁꯨ ꯌꯥꯎꯕ ꯌꯥꯒꯗ꯭ꯔ ꯅꯠꯇ꯭ꯔꯒꯅ ꯍꯥꯏꯔꯤꯕ ꯂꯣꯀꯦꯂꯤꯇꯤ ꯅꯠꯇ꯭ꯔꯒꯅ ꯈꯨꯟ ꯑꯗꯨ ꯈꯛꯇꯪꯒꯤ ꯄꯤꯖꯦꯟꯁꯤꯡ ꯑꯣꯏꯅ ꯎꯠꯇꯣꯏꯔ ꯑꯗ ꯑꯩꯈꯣꯏ ꯁꯔꯨꯛ ꯌꯥꯕ ꯌꯥꯔꯣꯏꯗ꯭ꯔ ꯍꯥꯏꯕꯁꯤꯁꯨ ꯃꯦꯝꯅ ꯈꯪꯕꯤꯔꯒꯗꯤ ꯁꯤꯃꯇꯪ ꯍꯥꯏꯕꯤꯔꯗꯤ ꯍꯦꯟꯅ ꯅꯨꯡꯉꯥꯏꯖꯅꯤ ꯈꯟꯖꯩ ꯑꯗꯣ ꯃꯦꯝꯒꯤ ꯍꯥꯏꯔꯤꯕ ꯃꯐꯝ ꯑꯗꯨꯗ ꯃꯦꯝꯒ ꯆꯠꯃꯤꯟꯅꯔꯒ ꯃꯦꯝꯅ ꯑꯩꯍꯥꯛꯀꯤ ꯍꯦꯜꯞ ꯇꯧꯕꯤꯔꯒ ꯑꯩꯍꯥꯛꯅ ꯈꯪꯗꯕ ꯈꯔ ꯇꯥꯛꯄꯤꯕ ꯌꯥꯒꯗ꯭ꯔ ꯐꯔꯦ ꯑꯗꯨꯗꯤ ꯐꯦꯁꯇꯤꯕꯦꯜ ꯑꯗꯣ ꯌꯦꯡꯃꯤꯟꯅꯔꯨꯔꯁꯦ ꯃꯐꯝ ꯑꯗꯨꯗ ꯀꯔꯤ ꯀꯔꯤ ꯀꯃꯥꯏꯅ ꯎꯠꯂꯤ ꯀꯔꯤ ꯀꯔꯤ ꯁꯣ ꯇꯧꯔꯤ ꯀꯔꯤ ꯀꯔꯤ ꯍꯥꯏꯕꯗꯨꯁꯨ ꯄꯨꯟꯅ ꯆꯠꯂꯒ ꯑꯦꯟꯖꯣꯏꯃꯦꯟ ꯇꯧꯃꯤꯟꯅꯔꯨꯔꯁꯤ ꯑꯣꯀꯦ ꯊꯝꯖꯔꯒꯦ ꯑꯗꯨꯗꯤ ꯑꯩꯍꯥꯛꯁꯨ ꯂꯥꯛꯆꯔꯒꯦ ꯎꯝ